ꯃꯅꯤꯄꯨꯔ ꯑꯁꯤ ꯁꯥꯟꯅ ꯈꯣꯠꯅꯕꯅ ꯃꯔꯝ ꯑꯣꯏꯔꯒ ꯂꯩꯕꯥꯛ ꯑꯁꯤꯕꯨ ꯃꯁꯛ ꯇꯥꯛꯆꯩ ꯈꯨꯗꯝ ꯑꯣꯏꯅ ꯍꯥꯏꯔꯕꯗ ꯑꯦꯀꯦ ꯃꯤꯔꯥꯕꯥꯏ ꯀꯨꯟꯖꯔꯥꯅꯤ ꯃꯔꯤꯀꯣꯝ ꯃꯈꯣꯏꯁꯤꯡ ꯑꯁꯤꯅ ꯀꯟꯇ꯭ꯔꯤ ꯑꯃꯗꯩ ꯑꯃꯗ ꯃꯁꯛ ꯊꯣꯛꯅ ꯁꯥꯟꯅꯔꯛꯄ ꯃꯇꯝꯗ